ꯍꯜꯂꯣ ꯑꯥ ꯍꯜꯂꯣ ꯁꯥꯔ ꯇꯥꯖꯩꯌꯦ ꯍꯥꯏꯕꯤꯌꯣ ꯑꯥ ꯑꯩꯈꯣꯏꯒꯤ ꯁꯥꯔ ꯑꯦꯛꯖꯥꯝꯁꯨ ꯂꯣꯏꯁꯤꯟ ꯗꯣꯔꯕꯅꯤꯅ ꯑꯩꯈꯣꯏꯒꯤ ꯏꯁꯀꯥꯔꯁꯟ ꯃꯆꯥ ꯑꯃ ꯁꯤꯟꯁꯦ ꯍꯥꯏꯕꯗꯨ ꯑꯗꯨꯒꯤ ꯃꯇꯥꯡꯗ ꯍꯥꯏꯐꯦꯠ ꯈꯟꯅꯅꯤꯡꯕ ꯑꯗꯨꯒꯤ ꯇꯧꯔꯛꯄꯅꯤ ꯁꯥꯔ ꯑꯥ ꯑꯩꯈꯣꯏꯒꯤ ꯆꯤꯜꯗ꯭ꯔꯦꯟ ꯄꯥꯛꯇ ꯍꯥꯏꯇꯔꯦ ꯑꯩꯈꯣꯏ ꯁꯤ ꯁꯤꯄꯨꯔꯒꯤ ꯑꯗꯨꯗ ꯑꯣꯏꯅ ꯆꯠꯂꯁꯦꯅ ꯃꯌꯥꯝ

ꯑꯗ ꯑꯩꯈꯣꯏ ꯁꯥꯔ ꯆꯅꯤꯃꯨꯛꯇꯤ ꯂꯩꯖꯔꯦ ꯑꯗꯨ ꯁꯥꯔ

ꯑꯥ ꯆꯥꯛꯇꯣ ꯑꯩꯈꯣꯏ ꯁꯤꯗꯒꯤ ꯊꯣꯡꯖꯤꯜꯂꯒ ꯄꯨꯔꯒ ꯁꯨꯝ ꯑꯥꯗ ꯑꯗꯨꯝ ꯆꯥꯔꯨꯕ ꯑꯃ ꯅꯠꯇ꯭ꯔꯒꯅ ꯑꯥꯗ ꯊꯣꯡꯂꯨꯕ ꯎꯝ ꯄꯩꯁꯥꯗꯤ ꯀꯌꯥꯝ ꯀꯌꯥꯝ ꯈꯥꯏꯕ ꯑꯣꯏꯅ ꯌꯥꯏ ꯑꯣ ꯒꯥꯔꯤꯗꯤ ꯁꯥꯔ ꯀꯌꯥꯃꯨꯛꯅ ꯌꯥꯅꯤ ꯑꯗꯨꯗꯤ ꯑꯥ ꯒꯥꯔꯤ ꯑꯩꯈꯣꯏ ꯒꯥꯔꯤ ꯃꯆꯥ ꯑꯩꯈꯣꯏꯒꯤꯗ ꯇꯧꯗꯣꯏꯔꯥ ꯅꯠꯇ꯭ꯔꯒꯅ ꯕꯁ ꯀꯨꯝꯕꯗ ꯇꯧꯗꯣꯏꯔꯥ